ꯑꯩꯒꯤ ꯅꯣꯡꯃꯒꯤ ꯑꯣꯏꯕ ꯗꯥꯏꯠꯇ ꯎꯍꯩ ꯋꯥꯍꯩ ꯑꯗꯒꯤ ꯃꯅꯥ ꯃꯁꯤꯡ ꯑꯗꯨꯒ ꯏꯁꯤꯡ ꯌꯥꯝꯅ ꯊꯛꯄ ꯑꯗꯨꯃꯥꯏꯅ ꯑꯣꯏ ꯑꯗꯨꯒ ꯕꯦꯂꯦꯟꯁ ꯗꯥꯏꯠ ꯑꯃ ꯆꯥꯕ ꯆꯥꯕꯁꯤꯅ ꯀꯌꯥꯝꯅ ꯃꯇꯦꯡ ꯄꯥꯡꯒꯦ ꯍꯥꯏꯕꯗ ꯑꯈꯣꯏꯒꯤ ꯍꯛꯆꯥꯡ ꯑꯃꯁꯨꯡ ꯄꯨꯛꯅꯤꯡ ꯋꯥꯈꯜ ꯐꯖꯟꯅ ꯂꯩꯕꯗ ꯃꯇꯦꯡ ꯌꯥꯝꯅ ꯆꯥꯎꯅ ꯄꯥꯡꯉꯦ ꯑꯗꯨꯒ ꯍꯧꯖꯤꯛꯁꯦ ꯑꯐꯕ ꯑꯦꯟꯓꯥꯡ ꯅꯥꯄꯤ ꯆꯦꯡ ꯑꯃꯁꯨꯡ ꯍꯋꯥꯏ ꯑꯗꯨꯝ ꯐꯪꯉꯦ ꯍꯥꯔ ꯌꯥꯎꯗꯕ ꯀꯩꯅꯣ ꯇꯧꯕ ꯑꯗꯨꯝ ꯐꯪꯉꯦ